ꯑꯩꯅ ꯂꯥꯏ ꯌꯦꯛꯄ ꯃꯇꯝꯗ ꯄꯦꯟꯁꯤꯜ ꯋꯥꯇ꯭꯭ꯔꯀꯂ꯭꯭ꯔ ꯄꯣꯁꯇ꯭꯭ꯔ ꯀꯂ꯭ꯔ ꯑꯦꯜꯀ꯭꯭ꯔꯂꯤꯛ ꯀꯦꯟꯕꯥꯁ ꯇꯨꯔꯤ ꯏꯪꯛ ꯁꯤꯖꯤꯟꯅꯩ ꯑꯅꯝꯕꯅ ꯁꯤꯒꯤ ꯕ꯭꯭ꯔꯥꯟꯁꯤꯡꯁꯤ ꯀꯦꯝꯂꯤꯟꯒꯨꯝꯕ ꯑꯁꯨꯝꯕ ꯁꯤꯅ ꯌꯥꯝ ꯅꯨꯡꯉꯥꯏ ꯑꯗꯨꯅ ꯃꯁꯤ ꯁꯤꯖꯤꯟꯅꯩ ꯃꯥꯒꯤ ꯂꯩꯐꯝꯗꯤ ꯀꯛꯆꯤꯡ ꯕꯖꯥꯔꯗꯁꯨ ꯑꯗꯨꯝ ꯐꯪꯏ ꯑꯗꯨꯨꯕꯨ ꯂꯥꯏ ꯌꯦꯛꯄꯒꯤ ꯄꯣꯠꯁꯤꯗꯤ ꯏꯝꯐꯥꯜꯗꯅ ꯍꯦꯟꯅ ꯐꯪꯏ ꯑꯗꯨꯅ ꯏꯝꯐꯥꯜꯗꯒꯤꯇ ꯑꯅꯝꯕ ꯂꯩ ꯑꯗꯨ ꯁꯤꯒꯤ ꯄꯣꯠꯆꯩ ꯁꯤꯡꯁꯤꯗꯤ ꯃꯃꯟꯕꯨꯗꯤ ꯑꯗꯨꯝ ꯌꯥꯝꯅ ꯇꯥꯡꯕꯁꯨ ꯅꯠꯇꯦ ꯌꯥꯝꯅ ꯍꯣꯡꯕꯁꯨ ꯅꯠꯇꯦ ꯔꯦꯠ ꯑꯃꯗ ꯂꯩ